ꯉꯔꯥꯡ ꯅꯍꯥꯟꯒꯤ ꯅꯣꯏ ꯔꯦꯁꯇꯨꯔꯦꯟꯗꯒꯤ ꯗꯦꯠ ꯐꯣꯔꯇꯤꯟꯒꯤ ꯄꯨꯡ ꯇꯔꯥ ꯃꯥꯊꯣꯏ ꯃꯈꯥꯏ ꯑꯗꯨꯋꯥꯏꯗꯀꯣ ꯑꯩꯅ ꯐ꯭ꯔꯥꯏ ꯔꯥꯏꯁ ꯄ꯭ꯂꯦꯠ ꯑꯅꯤꯅꯦ ꯆꯤꯛꯀꯟ ꯆꯧ ꯄ꯭ꯂꯦꯠ ꯑꯃꯅꯦ ꯃꯣꯃꯣ ꯄ꯭ꯂꯦꯠ ꯑꯅꯤ ꯑꯃꯒ ꯄꯤꯖꯥ ꯄ꯭ꯂꯦꯠ ꯑꯃꯒ ꯂꯧꯈꯤꯕꯒꯤ ꯔꯤꯁꯤꯞꯇꯣ ꯑꯩ ꯌꯥꯝ ꯗꯔꯀꯥꯔ ꯑꯣꯏꯔꯕ ꯍꯥꯏꯇꯥꯔꯦ ꯑꯗꯨꯒꯤ ꯔꯣꯁꯤꯞꯇꯣ ꯌꯥꯔꯒꯗꯤ ꯅꯈꯣꯏꯒꯤ ꯋꯦꯞꯁꯥꯏꯠꯇꯒꯤ ꯆꯤꯡꯊꯣꯛꯄ ꯌꯥꯗꯣꯏꯔꯥ ꯅꯠꯇ꯭ꯔꯒꯅ ꯅꯣꯏꯅ ꯑꯗꯨꯝ ꯄꯤꯕꯤꯕ ꯌꯥꯒꯗꯣꯔꯤꯔꯥ